ꯑꯩꯅ ꯍꯟꯗꯛ ꯑꯦꯃꯥꯖꯣꯟꯗꯒꯤ ꯑꯦꯃꯥꯖꯣꯟꯗꯒꯤ ꯏꯆꯥ ꯅꯨꯄꯤꯒꯤꯅꯦꯅ ꯕꯦꯛ ꯑꯃ ꯑꯣꯟꯂꯥꯏꯟꯗ ꯆꯦꯟꯕꯅꯤ ꯑꯉꯥꯡ ꯃꯆꯥꯒꯤ ꯂꯥꯛꯏꯕ ꯕꯦꯛꯁꯦ ꯑꯉꯥꯡ ꯃꯆꯥꯒꯤ ꯑꯣꯏꯅꯁꯨ ꯂꯥꯛꯇ꯭ꯔꯦ ꯑꯗꯨꯒ ꯀ꯭ꯋꯥꯂꯤꯇꯤ ꯂꯩꯕ ꯄꯣꯠꯁꯨ ꯑꯗꯨꯒ ꯇꯧꯕꯇꯕꯨ ꯌꯥꯝꯅ ꯀ꯭ꯋꯥꯂꯤꯇꯤ ꯂꯩꯇꯕ ꯕꯦꯛ ꯑꯣꯏꯅ ꯂꯥꯛꯑꯦ ꯑꯗꯨꯒ ꯑꯣꯟꯅ ꯇꯩꯅꯅ ꯕꯦꯛ ꯂꯥꯛꯀꯗꯧꯔꯤꯗꯣ ꯑꯉꯥꯡ ꯃꯌꯥꯏ ꯑꯣꯏꯔꯞ ꯑꯣꯏꯕꯒꯤ ꯕꯦꯛ ꯑꯣꯏꯅ ꯂꯥꯛꯑꯦ ꯑꯗꯨꯒ ꯃꯥꯒꯤ ꯕꯦꯛꯀꯤ ꯁꯤꯁꯨ ꯌꯥꯝꯅ ꯐꯖꯗꯦ ꯍꯥꯏꯕꯗꯤ ꯃꯥꯒꯤ ꯁꯤꯜꯂꯥꯏ ꯁꯤꯡꯁꯤ ꯂꯨꯖ ꯑꯣꯏꯅ ꯂꯥꯛꯏ ꯄꯣꯠꯁꯤ ꯀꯨꯏꯅ ꯆꯠꯇꯧꯕꯁꯨ ꯃꯥꯟꯗꯦ ꯃꯥꯒꯤ ꯆꯦꯟꯁꯨ ꯐꯖꯅ ꯂꯥꯛꯇꯦ ꯏꯁꯄꯣꯟꯁꯨ ꯑꯗꯨꯅ ꯃꯔꯝ ꯑꯣꯏꯔꯒ ꯑꯉꯥꯡꯁꯤꯡ ꯑꯉꯥꯡ ꯑꯉꯥꯡ ꯂꯥꯏꯔꯤꯛ ꯄꯨꯔꯛꯑꯒ ꯃꯁꯒꯟ ꯅꯥꯒꯗꯕ ꯄꯣꯠꯁꯤ ꯑꯣꯏꯔꯦ ꯃꯌꯥꯝꯁꯨ ꯄꯣꯠ ꯑꯣꯗꯔ ꯇꯧꯕ ꯃꯇꯝꯗ ꯃꯨꯟꯅ ꯃꯨꯟꯅ ꯌꯦꯡꯉꯒ ꯇꯧꯕꯤꯌꯨ ꯃꯌꯥꯝ ꯆꯦꯛ ꯇꯧꯕꯤꯌꯨ ꯍꯥꯏꯅ ꯑꯩꯒꯤ ꯁꯥꯏꯗꯇꯒꯤ ꯊꯝꯖꯔꯤ